ꯑꯩ ꯖꯒꯣꯏꯒꯤ ꯑꯣꯏꯕ ꯔꯤꯜꯁ ꯁꯣꯔꯠ ꯚꯤꯗꯤꯑꯣ ꯌꯥꯝꯅ ꯌꯦꯡꯉꯤ ꯌꯦꯡꯉꯤꯕ ꯃꯇꯝ ꯑꯍꯥꯡꯕ ꯃꯇꯝꯗ ꯌꯦꯡꯉꯤ ꯅꯨꯃꯤꯗꯥꯡ ꯅꯨꯡꯊꯤꯜ ꯑꯃꯁꯨꯡ ꯑꯌꯨꯛꯀꯨꯝꯕꯗ ꯌꯦꯡꯉꯤ ꯃꯈꯣꯏ ꯑꯗꯨꯒꯤ ꯃꯃꯤꯡꯁꯤꯡ ꯑꯗꯨꯗꯤ ꯁꯣꯃꯥ ꯑꯗꯒꯤ ꯃꯦꯛꯁꯤꯅꯥ ꯕꯂꯥ ꯒꯦꯄꯤꯂꯤꯅꯥ ꯑꯁꯤꯅꯆꯤꯡꯕ ꯃꯈꯣꯏꯒꯤ ꯖꯒꯣꯏꯁꯤꯡ ꯌꯥꯝꯅ ꯄꯥꯝꯅ ꯌꯦꯡꯉꯤ